ꯇꯨꯌꯦꯜꯐ ꯑꯦꯄ꯭ꯔꯤꯜ ꯇꯨ ꯊꯥꯎꯖꯟ ꯑꯩꯇꯤꯟ ꯐꯣꯔꯇꯤꯟ ꯑꯦꯄ꯭ꯔꯤꯜ ꯇꯨ ꯊꯥꯎꯖꯟ ꯑꯩꯇꯤꯟ ꯁꯤꯛꯁꯇꯤꯟ ꯑꯦꯄ꯭ꯔꯤꯜ ꯇꯨ ꯊꯥꯎꯖꯟ ꯑꯩꯇꯤꯟ ꯁꯦꯚꯦꯟꯇꯤꯟ ꯑꯦꯄ꯭ꯔꯤꯜ ꯇꯨ ꯊꯥꯎꯖꯟ ꯑꯩꯇꯤꯟ ꯊꯥꯔꯇꯤ ꯑꯦꯄ꯭ꯔꯤꯜ ꯇꯨ ꯊꯥꯎꯖꯟ ꯑꯩꯇꯤꯟ